ꯅꯪꯅ ꯇꯧꯒꯗꯧꯕꯁꯦ ꯑꯌꯨꯛꯀꯤ ꯍꯥꯏꯗꯤ ꯑꯣꯖꯥꯁꯤꯡꯅ ꯀ꯭ꯂꯥꯁ ꯆꯪꯈ꯭ꯔꯕ ꯃꯇꯝꯗ ꯅꯪꯅ ꯄꯦꯔꯗ ꯈꯨꯗꯤꯡꯒꯤ ꯕꯦꯜ ꯃꯇꯝ ꯆꯥꯅ ꯆꯥꯅ ꯌꯩꯕ ꯑꯗꯨꯒ ꯅꯪ ꯍꯥꯏꯗꯤ ꯁꯨꯝ ꯅꯪ ꯄꯤꯌꯣꯟ ꯑꯃ ꯑꯣꯏꯅ ꯅꯪꯅ ꯇꯧꯒꯗꯧꯕꯁꯤ ꯕꯦꯜ ꯃꯇꯝ ꯆꯥꯅ ꯆꯥꯅ ꯌꯩꯕ ꯑꯗꯨꯒ ꯁ꯭ꯀꯨꯜꯒꯤ ꯒ꯭ꯔꯥꯎꯟꯁꯤꯡ ꯁꯤꯠꯄ ꯁꯦꯡꯕꯕꯨ ꯑꯣꯏꯔꯣ ꯑꯗꯒꯤ ꯑꯣꯖꯥꯒꯤ ꯔꯤꯐ꯭ꯔꯦꯁꯃꯦꯟꯕꯨ ꯑꯣꯏꯔꯣ ꯃꯇꯝ ꯆꯥꯅ ꯆꯥꯅ ꯄꯤꯕ ꯍꯥꯏꯗꯤ ꯑꯣꯖꯥꯁꯤꯡꯅ ꯑꯍꯥꯡꯕ ꯃꯇꯝꯗ ꯂꯩꯕ ꯃꯇꯝꯗ ꯑꯣꯖꯥꯁꯤꯡꯒꯤ ꯔꯤꯐ꯭ꯔꯦꯁꯃꯦꯟ ꯄꯤꯕ ꯑꯗꯨꯒꯨꯝꯕ ꯑꯇꯩ ꯑꯇꯩ ꯑꯗꯨꯝ ꯑꯩꯈꯣꯏꯒꯤ ꯁ꯭ꯀꯨꯜꯒꯤ ꯁꯥꯇ꯭ꯔꯥꯁꯤꯡꯁꯤꯗꯤ ꯑꯗꯨꯝ ꯈꯔ ꯉꯥꯎꯁꯤꯟꯅꯕꯅꯤ ꯑꯗꯨꯅ ꯅꯪꯅ ꯎꯝ ꯒꯦꯠ ꯀꯨꯝꯕ ꯀꯩꯒꯨꯝꯕ ꯃꯇꯝ ꯆꯥꯅ ꯂꯣꯟꯁꯤꯟꯕ ꯀꯥ ꯑꯣꯖꯥꯁꯤꯡꯅ ꯀ꯭ꯂꯥꯁ ꯆꯪꯗ꯭ꯔꯤꯉꯩꯒꯤ ꯃꯇꯝꯗ ꯁꯥꯇ꯭ꯔꯥꯁꯤꯡ ꯕꯪ ꯇꯧꯏ ꯍꯥꯏꯕ꯭ꯔꯥ ꯕꯪ ꯇꯧꯕ ꯈꯣꯠꯄ ꯌꯥꯎꯕ꯭ꯔꯥꯅ ꯅꯪ ꯌꯦꯡꯁꯤꯟ ꯈꯣꯠꯆꯤꯟꯕ ꯑꯗꯨꯝꯕ ꯁꯤꯡꯗꯨ ꯅꯪ ꯑꯗꯨꯝ ꯅꯨꯡꯇꯤꯒꯤ ꯑꯣꯏꯅ ꯌꯦꯡꯁꯤꯟꯕ ꯃꯇꯝ ꯆꯥꯅ ꯆꯥꯅ ꯌꯦꯡꯁꯤꯟꯕ ꯑꯁꯤ ꯁꯤ ꯅꯪꯒꯤ ꯊꯕꯛꯅꯤ ꯍꯣꯏ ꯍꯣꯏ ꯌꯥꯔꯦ ꯁꯤꯅ ꯑꯗꯨꯝ ꯂꯣꯏꯁꯤꯟꯖꯔꯣ ꯑꯩꯅ ꯍꯥꯏꯔꯤꯕ ꯇꯥꯛꯁꯁꯤꯡꯁꯦ ꯅꯪ ꯈꯔ ꯑꯗꯨꯝ ꯏꯜꯂꯣ ꯁꯤꯅ ꯑꯗꯨꯝ ꯂꯣꯏꯔꯦ